ꯁꯦꯅꯥꯄꯇꯤ ꯖꯤꯜꯂꯥ ꯑꯁꯤꯗ ꯃꯤꯌꯥꯝꯅ ꯄꯥꯝꯅꯕ ꯃꯐꯝ ꯑꯗꯨꯒꯤ ꯑꯣꯏꯕ ꯁꯥꯟꯅꯕ ꯈꯣꯠꯅꯕ ꯑꯃꯁꯨꯡ ꯄꯣꯊꯥꯅꯕꯒꯤ ꯑꯣꯏꯕ ꯊꯕꯛ ꯇꯧ ꯈꯔꯗꯨ ꯀꯔꯤꯅꯣ ꯍꯥꯏꯔꯗꯤ ꯐꯨꯠꯕꯣꯜ ꯕꯣꯜꯂꯤꯕꯣꯜ ꯑꯗꯨꯒ ꯔꯦꯁꯂꯤꯡ ꯑꯗꯨꯅꯤ ꯑꯗꯨꯒꯨꯝꯕ ꯊꯕꯛꯁꯤꯡ ꯊꯕꯛ ꯇꯧ ꯑꯁꯤꯡ ꯑꯁꯤ ꯃꯤꯌꯥꯝꯕꯨ ꯄꯨꯟꯁꯤꯅ ꯍꯟꯒꯗꯒꯦ ꯑꯃꯁꯨꯡ ꯖꯤꯜꯂꯥꯒꯤ ꯊꯥꯗ ꯑꯄꯨꯟꯕ ꯃꯤꯌꯥꯝꯒꯤ ꯑꯣꯏꯕ ꯋꯥꯈꯜ ꯂꯣꯟꯗ ꯃꯇꯨꯡ ꯈꯔꯅ ꯑꯁꯤ ꯈꯔꯗꯤ ꯑꯁꯤꯒꯤ ꯐꯨꯠꯕꯣꯜꯅꯦ ꯔꯦꯁꯂꯤꯡ ꯇꯧꯕ ꯕꯣꯜꯂꯤꯕꯣꯜ ꯁꯥꯟꯅꯕ ꯑꯗꯨꯒꯨꯝꯕ ꯁꯥꯟꯅꯔꯗꯤ ꯃꯤꯌꯥꯝ ꯃꯃꯥꯡꯕꯨ ꯃꯔꯨꯞ ꯃꯄꯥꯡ ꯑꯃ ꯑꯃꯕꯨ ꯈꯪꯅꯔꯒ ꯑꯗꯨꯃꯥꯏꯅ ꯍꯔꯥꯎ ꯅꯨꯡꯉꯥꯏꯕ ꯑꯃ ꯑꯃꯕꯨ ꯈꯪꯅꯕ ꯑꯗꯨꯃꯥꯏꯅ ꯑꯁꯤꯒꯤ ꯑꯦꯛꯇꯤꯕꯤꯇꯤꯁꯇꯨꯅ ꯑꯩꯈꯣꯏ ꯗꯤꯁꯇ꯭ꯔꯤꯛꯇ ꯃꯤ ꯑꯃꯕꯨ ꯃꯤ ꯑꯃ ꯃꯝꯒꯤ ꯀꯟꯇ꯭ꯔꯤꯕ꯭ꯌꯨꯠ ꯇꯧꯕꯅꯤ